ꯇ꯭ꯔꯥꯟꯁꯄꯣꯔꯇꯦꯁꯟꯅ ꯃꯔꯝ ꯑꯣꯏꯔꯒ ꯑꯦꯐꯣꯔꯗꯦꯕꯜ ꯑꯣꯏꯗꯕ ꯇ꯭ꯔꯥꯟꯁꯄꯣꯔꯇꯦꯁꯟꯁꯦ ꯑꯦꯐꯣꯔꯗꯦꯕꯜ ꯑꯣꯏꯗꯕ ꯑꯃꯁꯨꯡ ꯃꯥꯒꯤ ꯂꯝꯕꯤ ꯂꯝꯍꯥꯡꯗ ꯅꯨꯡꯉꯥꯏꯇꯕꯅ ꯃꯔꯝ ꯑꯣꯏꯔꯒ ꯑꯩꯈꯣꯏꯒꯤ ꯖꯣꯕ ꯁꯤꯛꯀꯔ ꯍꯦꯜꯠ ꯀꯦꯌꯔ ꯏꯗꯨꯀꯦꯁꯟ ꯁꯤꯗ ꯅꯤꯌꯔ ꯕꯥꯏ ꯁꯤꯇꯤꯖ ꯑꯣꯔ ꯇꯥꯎꯟ ꯍꯥꯏꯇꯥꯔꯦ ꯑꯩꯈꯣꯏꯒꯤ ꯏꯝꯐꯥꯜꯗ ꯑꯩꯈꯣꯏꯅ ꯍꯥꯏꯒꯠꯄ ꯃꯇꯝꯗ ꯌꯥꯝꯅ ꯑꯀꯥꯏꯕꯄꯤ ꯃꯔꯝꯗꯤ ꯑꯩꯈꯣꯏꯅ ꯁꯤꯗ ꯊꯕꯛ ꯑꯃ ꯇꯧꯒꯦꯅ ꯆꯠꯂꯨꯕ ꯃꯇꯝꯁꯤꯗ ꯏꯝꯐꯥꯜ ꯇꯥꯟꯅ ꯆꯠꯄ ꯃꯇꯝꯗ ꯄꯩꯁꯥꯁꯤ ꯌꯥꯝ ꯇꯥꯡꯉꯤ ꯂꯨꯄꯥ ꯆꯥꯝꯃ ꯍꯪꯀꯠ ꯍꯟꯗꯥꯗ ꯂꯨꯄꯥ ꯆꯥꯝꯃ ꯆꯥꯝꯃ ꯌꯥꯡꯈꯩꯗꯤ ꯑꯗꯨꯝ ꯆꯪꯉꯤ ꯑꯩꯈꯣꯏ ꯂꯩꯔꯤꯕ ꯑꯦꯔꯤꯌꯥꯁꯤꯗꯒꯤ ꯑꯗꯨꯝ ꯏꯝꯐꯥꯜ ꯌꯧꯕ ꯃꯇꯝꯗꯀꯣ ꯑꯗꯨ ꯑꯗꯨꯒ ꯑꯩꯈꯣꯏꯒꯤ ꯍꯦꯜꯠ ꯀꯦꯌꯔꯒꯤ ꯃꯥꯝꯂꯥ ꯑꯁꯤꯗ ꯍꯦꯜꯠ ꯀꯦꯌꯔꯒꯤ ꯃꯇꯥꯡꯁꯤꯗ ꯍꯥꯏꯔꯨꯔꯒꯗꯤ ꯍꯦꯜꯠ ꯀꯦꯌꯔꯁꯤꯗ ꯑꯗꯨꯝ ꯁꯦꯡꯂꯞꯅ ꯍꯥꯏꯔꯕꯗ ꯃꯤ ꯂꯩꯈꯤꯗꯕꯁꯨ ꯌꯥꯎꯔꯤꯕꯅꯤ ꯃꯔꯝꯗꯤ ꯑꯣꯇꯣ ꯑꯩꯈꯣꯏꯁꯤꯗꯗꯤ ꯑꯣꯇꯣꯗ ꯑꯗꯨꯝ ꯇꯧꯅꯩ ꯑꯣꯇꯣꯁꯤꯗ ꯏꯃꯥꯔꯖꯦꯟꯁꯤꯗ ꯄꯨꯁꯤꯟꯒꯦꯅ ꯍꯣꯠꯅꯕꯒꯤ ꯃꯇꯝꯁꯤꯗ ꯐꯪꯗꯗꯅ ꯑꯣꯇꯣ ꯐꯪꯗꯗꯅ ꯂꯝꯕꯤ ꯐꯠꯇꯗꯅ ꯃꯤ ꯂꯩꯈꯤꯗꯕꯁꯨ ꯀꯣꯡꯒꯥꯏ ꯑꯃ ꯌꯥꯎꯔꯕꯅꯤ ꯑꯗꯨꯃꯥꯏꯅ ꯇꯧꯋꯤ ꯂꯝꯕꯤꯁꯦ ꯈꯤꯇꯪ ꯐꯍꯟꯅꯤꯡꯉꯤ ꯖꯣꯕ ꯑꯣꯄꯣꯔꯆꯨꯅꯤꯇꯤꯗꯁꯨ ꯑꯀꯥꯏꯕ ꯌꯥꯝ ꯄꯤ ꯑꯩꯈꯣꯏꯒꯤ ꯀꯩꯅꯣ ꯅꯨꯡꯉꯥꯏꯇꯕꯁꯤꯅ ꯑꯩꯈꯣꯏꯒꯤ ꯔꯣꯠ ꯇ꯭ꯔꯥꯟꯁꯄꯣꯔꯇꯦꯁꯟꯁꯤꯅ ꯅꯨꯡꯉꯥꯏꯇꯕꯁꯤꯅ ꯁꯤꯅꯤ ꯃꯣꯏꯅ ꯔꯣꯠ ꯇ꯭ꯔꯥꯟꯁꯄꯣꯔꯠꯇꯦꯁꯟꯁꯤꯅ ꯏꯝꯄꯦꯛ ꯄꯤꯕ ꯍꯥꯏꯕꯕꯨ